ꯍꯜꯂꯣ ꯁꯤꯕꯨ ꯒꯦꯠꯕꯤ ꯔꯦꯁꯇꯨꯔꯦꯟꯒꯤ ꯀꯥꯎꯟꯇꯔ ꯑꯣꯏꯕꯤꯔꯕ꯭ꯔꯣ ꯅꯈꯣꯏꯒꯤ ꯔꯦꯁꯇꯨꯔꯦꯟ ꯑꯗꯨꯗ ꯑꯩꯒꯤ ꯇꯦꯕꯜ ꯑꯃꯈꯛꯇꯪ ꯕꯨꯛ ꯇꯧꯖꯒꯦ ꯑꯩꯒꯤ ꯐꯦꯃꯤꯂꯤ ꯃꯦꯝꯕꯔꯁꯤꯡꯒ ꯄꯨꯟꯅ ꯆꯥꯛꯂꯦꯟ ꯑꯃ ꯆꯥꯕ ꯂꯥꯛꯆꯗꯣꯏꯅꯦ ꯇꯦꯕꯜ ꯑꯍꯥꯡꯕ ꯂꯩꯔꯒꯗꯤ ꯑꯃꯗꯪꯑꯩ ꯑꯩꯒꯤꯗꯝꯛ ꯑꯩꯈꯣꯏꯒꯤꯗꯃꯛ ꯁꯤꯟꯕꯤꯌꯣ ꯑꯗꯨꯒ ꯅꯈꯣꯏꯒꯤ ꯔꯦꯁꯇꯨꯔꯦꯟꯁꯤꯒꯤ ꯒꯥꯔꯤ ꯈꯝꯐꯝꯗꯤ ꯀꯥꯏꯗ ꯑꯣꯏꯕꯤꯒꯦ ꯑꯣ ꯐꯔꯦ ꯑꯗꯨ ꯑꯣꯏꯇꯥꯔꯒꯗꯤ ꯂꯣꯟꯕꯅ ꯄꯨꯡ ꯀꯌꯥꯗ ꯂꯣꯟꯗꯧꯔꯤꯕ ꯑꯣ ꯐꯔꯦ ꯐꯔꯦ ꯑꯗꯨ ꯑꯣꯏꯇꯥꯔꯒꯗꯤ ꯅꯈꯣꯏꯒꯤ ꯂꯣꯟꯕꯒꯤ ꯃꯇꯝꯗꯣ ꯑꯗꯨ ꯐꯥꯎꯗꯤ ꯌꯧꯔꯔꯣꯏ ꯃꯃꯥꯡꯗ ꯑꯩꯈꯣꯏ ꯂꯥꯛꯅꯕ ꯇꯧꯖꯔꯒꯦ ꯇꯦꯕꯜ ꯑꯃ ꯕꯨꯛ ꯇꯧꯕꯤꯔꯣ